ꯑꯥ ꯍꯜꯂꯣ ꯑꯍꯥ ꯑꯩꯅꯦ ꯑꯩꯅꯦ ꯍꯥꯏꯌꯣ ꯑꯥ ꯃꯥꯅꯦ ꯐꯧꯁꯤ ꯀꯔꯝꯕꯅꯣ ꯍꯧꯖꯤꯛ ꯍꯧꯖꯤꯛꯀꯤ ꯑꯣꯏꯅꯗꯤ ꯑꯩꯈꯣꯏ ꯂꯤꯁꯤꯡ ꯑꯃꯒ ꯆꯅꯤ ꯆꯍꯨꯝ ꯁꯨꯃꯥꯏꯅ ꯃꯣꯟꯗ ꯑꯗꯨꯝ ꯑꯣꯜꯂꯦ ꯌꯣꯜꯂꯦ ꯂꯩꯌꯦ ꯂꯩꯌꯦ ꯂꯩꯒꯅꯤ ꯑꯗꯨ ꯂꯣꯏꯅ ꯂꯩꯒꯅꯤ ꯄꯥꯝꯕ꯭ꯔꯣ ꯅꯣꯏꯅ ꯄꯥꯝꯕ ꯃꯁꯤꯡꯗꯣ ꯑꯗꯨꯝ ꯂꯩꯒꯅꯤ ꯂꯩꯕꯗꯨꯕꯨꯗꯤ ꯃꯣꯟ ꯇꯔꯥ ꯋꯥꯟꯒꯦꯔ ꯀꯨꯟ ꯋꯥꯟꯒꯦꯔ ꯑꯥ ꯂꯧꯒꯅꯤ ꯇ꯭ꯔꯥꯟꯁꯄꯣꯔꯠ ꯆꯥꯔꯖꯇꯤ ꯑꯗꯨꯒ ꯍꯣꯏ ꯇ꯭ꯔꯥꯟꯁꯄꯣꯔꯠ ꯆꯥꯔꯖꯁꯦ ꯃꯃꯜꯗꯨꯗꯤ ꯈꯔ ꯑꯗꯨꯝ ꯇꯣꯡꯉꯥꯜꯂꯛꯀꯅꯤ ꯐꯧꯒ ꯄꯨꯜꯂꯣꯏꯌꯦ ꯃꯥꯒꯤ ꯇꯣꯡꯉꯥꯟꯕ ꯆꯥꯔꯖ ꯂꯥꯛꯀꯅꯤ ꯃꯥꯒꯤꯁꯦ ꯕꯤꯁꯦꯟꯄꯨꯔ ꯐꯥꯎ ꯊꯤꯜꯂꯗꯤ ꯂꯨꯄꯥ ꯂꯤꯁꯤꯡ ꯇꯔꯥ ꯃꯔꯤ ꯃꯉꯥ ꯀꯨꯟꯒꯤ ꯑꯕꯞ ꯂꯥꯛꯄ ꯌꯥꯏ ꯅꯠꯇꯦ ꯅꯠꯇꯦ ꯒꯥꯔꯤ ꯆꯥꯔꯖꯇ ꯐꯧꯒꯤꯗꯤ ꯇꯣꯡꯉꯥꯟꯅ ꯑꯣꯏꯒꯅꯤ ꯎꯝ ꯍꯥꯟꯅ ꯑꯦꯠꯚꯥꯟꯁ ꯈꯔ ꯀꯥꯞꯄꯛꯑꯣ ꯑꯗꯨꯒ ꯑꯇꯩ ꯑꯋꯥꯠꯄꯗꯨ ꯑꯗꯨꯝ ꯌꯥꯒꯅꯤ ꯌꯨꯝ ꯌꯧꯔꯒ ꯑꯗꯨꯝ ꯀꯩꯗꯧꯕ ꯑꯍꯥꯍꯥ ꯑꯥ ꯎꯝ ꯍꯣꯏ ꯍꯣꯏ ꯎꯝ